ꯏꯁꯩ ꯁꯛꯂꯤꯉꯩꯗ ꯑꯩꯈꯣꯏꯅ ꯑꯩꯈꯣꯏꯒꯤ ꯍꯛꯆꯥꯡ ꯑꯃꯗꯤ ꯃꯥꯏꯊꯣꯡꯒꯤ ꯁꯛꯐꯝ ꯑꯁꯤ ꯐꯖꯍꯟꯕ ꯌꯥꯝꯅ ꯗ꯭ꯔꯀꯥꯔ ꯑꯣꯏ ꯃꯔꯝꯗꯤ ꯏꯁꯩ ꯁꯛꯂꯤꯕ ꯑꯩꯈꯣꯏꯅ ꯁ꯭ꯇꯦꯁꯇ ꯊꯣꯛꯇꯨꯅ ꯃꯌꯥꯝ ꯃꯥꯡꯗ ꯁꯛꯂꯛꯄ ꯑꯣꯏꯕꯅꯤꯅ ꯑꯩꯈꯣꯏꯅ ꯑꯩꯈꯣꯏꯒꯤ ꯁꯛꯐꯝ ꯑꯁꯤ ꯐꯖꯅꯕ ꯁꯦꯝꯕ ꯇꯉꯥꯏ ꯐꯗꯦ ꯑꯩꯈꯣꯏꯅ ꯑꯩꯈꯣꯏꯒꯤ ꯁꯛꯐꯝ ꯃꯥꯏꯊꯣꯡ ꯐꯖꯅꯕꯒꯤꯗꯃꯛ ꯃꯤꯡꯁꯦꯜ ꯃꯃꯥꯡꯗ ꯏꯁꯩ ꯁꯛꯇꯨꯅ ꯁ꯭ꯇꯦꯁꯇ ꯇꯧꯔꯨꯒꯗꯕ ꯃꯑꯣꯡ ꯑꯗꯨꯗ ꯄ꯭ꯔꯦꯛꯇꯤꯁ ꯇꯧꯗꯨꯅ ꯁꯦꯝꯕ ꯌꯥꯏ ꯑꯩꯈꯣꯏꯅ ꯏꯁꯩ ꯁꯛꯄ ꯍꯩꯕꯇ ꯅꯠꯇꯅ ꯑꯩꯈꯣꯏꯒꯤ ꯈꯣꯟꯖꯦꯟ ꯐꯖꯅꯕ ꯁꯤꯡ ꯎꯝꯕ ꯑꯃꯗꯤ ꯏꯁꯤꯡ ꯑꯁꯥꯕꯒ ꯈꯅꯥꯎ ꯇꯦꯡꯕ ꯑꯏꯪꯕ ꯏꯁꯤꯡ ꯇꯣꯏꯅ ꯊꯛꯇꯕ ꯑꯁꯤꯅꯆꯤꯡꯕ ꯊꯧꯑꯣꯡ ꯀꯌꯥ ꯇꯧꯗꯨꯅ ꯑꯩꯈꯣꯏꯒꯤ ꯈꯣꯟꯖꯦꯜ ꯐꯖꯅꯕ ꯁꯦꯝꯕ ꯌꯥꯏ ꯑꯩꯈꯣꯏꯒꯤ ꯈꯣꯟꯖꯦꯜ ꯃꯥꯡꯍꯟꯕ ꯌꯥꯕ ꯆꯤꯟꯖꯥꯛ ꯀ꯭ꯋꯥ ꯇꯂꯕ ꯈꯩꯅꯤ ꯆꯨꯔꯨꯞꯅꯆꯤꯡꯕ ꯃꯌꯥꯏ ꯀꯥꯕ ꯅꯤꯁꯥꯁꯤꯡ ꯁꯤꯖꯤꯟꯅꯔꯣꯏꯗꯕꯅꯤ ꯑꯗꯨꯒ ꯑꯐꯕ ꯆꯤꯟꯖꯥꯛ ꯆꯥꯗꯨꯅ ꯑꯩꯈꯣꯏꯒꯤ ꯈꯣꯟꯖꯦꯜ ꯐꯖꯅꯕ ꯍꯣꯠꯅꯒꯗꯕꯅꯤ